ꯑꯩꯅ ꯈꯣꯏꯗꯖꯕ ꯃꯅꯤꯄꯨꯔꯤ ꯄꯥꯎꯔꯧ ꯅꯠꯇ꯭ꯔꯒ ꯂꯣꯟꯆꯠꯂꯣꯟꯁꯤꯡ ꯂꯩ ꯑꯗꯨꯁꯤꯡꯒꯤ ꯃꯃꯤꯡꯅ ꯋꯥꯇꯣꯟꯅ ꯋꯥꯡꯂꯒ ꯀ꯭ꯋꯥꯛꯅ ꯐꯝꯗꯦꯛꯏ ꯍꯥꯏꯕ ꯄ꯭ꯔꯣꯕꯥꯞ ꯑꯁꯤꯅꯤ ꯁꯤꯒꯤ ꯄꯥꯎꯔꯧ ꯑꯁꯤ ꯃꯌꯥꯝꯅ ꯂꯣꯏꯅꯃꯛ ꯈꯪꯉꯝꯒꯅꯤ ꯃꯁꯤꯒꯤ ꯄꯥꯎꯔꯧꯁꯤꯗ ꯍꯥꯏꯔꯤꯁꯦ ꯌꯥꯝꯅ ꯋꯥꯡꯖꯅ ꯂꯩꯔꯤꯕ ꯃꯤ ꯈꯨꯗꯤꯡꯃꯛ ꯑꯩꯅ ꯍꯦꯜꯂꯤ ꯑꯩꯅ ꯇꯧꯏ ꯑꯩꯅ ꯈ꯭ꯋꯥꯏꯗꯒꯤ ꯍꯦꯜꯂꯤꯅ ꯈꯜꯂꯤꯕ ꯃꯤ ꯈꯨꯗꯤꯡꯃꯛ ꯑꯗꯨ ꯑꯩꯅ ꯂꯣꯏꯅꯃꯛꯇꯒꯤ ꯍꯦꯜꯂꯤ ꯑꯩꯅ ꯂꯣꯏꯅꯃꯛꯇꯒꯤ ꯈꯪꯏ ꯑꯅ ꯃꯁꯥ ꯃꯇꯣꯝꯇ ꯆꯥꯎꯖꯕ ꯃꯁꯥ ꯃꯇꯣꯝꯇ ꯄ꯭ꯔꯥꯎꯗ ꯇꯧꯖꯕ ꯃꯤꯁꯤꯡꯁꯦ ꯃꯉꯣꯟꯗꯒꯤ ꯍꯦꯟꯕ ꯑꯃꯅ ꯑꯃꯨꯛꯁꯨ ꯃꯉꯣꯟꯗꯒꯤ ꯍꯦꯜꯂꯒ ꯆꯠꯈꯤꯅꯤ ꯑꯗꯨꯒꯨꯝꯕ ꯃꯌꯥꯝ ꯑꯃ ꯂꯩ ꯍꯥꯏꯕꯅꯤ ꯁꯤꯒꯤ ꯄꯥꯎꯔꯧꯁꯤꯗ ꯍꯥꯏꯔꯤꯁꯦ ꯃꯔꯝꯗꯤ ꯃꯉꯣꯟꯗꯒꯤ ꯍꯦꯟꯕ ꯑꯃꯁꯨ ꯂꯩ ꯍꯥꯏꯕꯁꯦ ꯃꯁꯥꯅ ꯈꯪꯒꯗꯕꯅꯦꯕ ꯍꯦꯛꯇ ꯑꯩꯅ ꯇꯧꯔꯦ ꯑꯩꯅ ꯉꯝꯃꯦꯅ ꯍꯦꯛꯇ ꯍꯥꯏꯕ ꯌꯥꯗꯦ ꯃꯁꯤ ꯁꯤꯗ ꯁꯤꯒꯤ ꯄꯥꯎꯔꯧꯁꯤꯗ ꯍꯥꯏꯔꯤꯁꯤ ꯁꯤꯃꯛꯅꯤ